ꯑꯥ ꯍꯜꯂꯣ ꯇꯥꯏꯌꯦ ꯍꯥꯏꯕꯤꯌꯨ ꯃꯣꯔꯦ ꯐꯥꯎ ꯎꯝ ꯑꯣ ꯒꯥꯔꯤꯗꯤ ꯒꯥꯔꯤꯗꯤ ꯃꯌꯥꯝ ꯂꯩꯌꯦ ꯑꯗꯣ ꯕꯣꯂꯦꯔꯣ ꯂꯩ ꯊꯥꯔ ꯂꯩ ꯑꯗꯨ ꯀꯔꯝꯕ ꯒꯥꯔꯤꯒ ꯆꯠꯇꯣꯏꯅꯣ ꯑꯗꯣ ꯍꯥꯏꯕꯤꯔꯛꯑꯣ ꯁꯣꯝꯅ ꯁꯣꯝꯒꯤ ꯑꯄꯥꯝꯕꯅꯤ

ꯃꯃꯟꯁꯤꯗꯤ ꯈꯔ ꯇꯥꯡꯉꯦ ꯂꯤꯁꯤꯡ ꯀꯨꯟ ꯈꯛꯇꯅꯤ ꯌꯥꯝꯕ ꯅꯠꯇꯦ ꯑꯩꯈꯣꯏꯒꯤ ꯍꯥꯏꯕꯗꯤ ꯏꯝꯐꯥꯜꯗꯒꯤꯅ ꯃꯣꯔꯦ ꯐꯥꯎꯕꯁꯦ ꯍꯧꯖꯤꯛꯁꯦ ꯏꯔꯥꯡ ꯂꯩꯕ ꯑꯗꯨꯗꯒꯤ ꯂꯝꯕꯤꯁꯨ ꯁꯥꯡꯉꯤꯗꯅ ꯑꯗꯨꯅ ꯂꯤꯁꯤꯡ ꯀꯨꯟ ꯈꯛꯇꯪ ꯇꯧꯕꯤꯔꯣ ꯑꯥ ꯑꯗꯨ ꯏꯁꯥ ꯏꯊꯟ ꯈꯛꯇ ꯑꯣꯏꯕ꯭ꯔꯥ ꯑꯇꯣꯞꯄ ꯃꯤꯗꯤ ꯌꯥꯎꯕ꯭ꯔꯥ ꯀꯃꯥꯏꯅ ꯇꯧꯒꯦ ꯑꯣ ꯐꯔꯦ ꯐꯔꯦ ꯑꯗꯨꯗꯤ ꯑꯩ ꯂꯥꯛꯑꯒꯦ ꯑꯩ ꯌꯧꯁꯤꯜꯂꯛꯄꯒ ꯌꯧꯁꯤꯜꯂꯛꯄꯒ ꯅꯪꯁꯨ ꯐꯣꯟ ꯇꯧꯔꯛꯑꯣ ꯑꯩꯁꯨ ꯇꯧꯔꯛꯅꯤꯉꯥꯏꯒꯤ ꯇꯧꯔꯒꯦ ꯑꯗꯨꯗꯤ ꯍꯣꯏ ꯍꯣꯏ ꯍꯣꯏ ꯑꯗꯨꯗꯤ ꯐꯔꯦ ꯑꯗꯨꯗꯤ ꯊꯝꯃꯒꯦ